ꯁꯔꯀꯥꯔꯒꯤ ꯑꯣꯖꯥꯁꯤꯡꯁꯤ ꯍꯥꯏꯕꯗꯤ ꯃꯣꯏꯁꯦ ꯃꯁꯥꯒꯤ ꯃꯊꯧ ꯐꯖꯅ ꯗ꯭ꯌꯨꯇꯤ ꯇꯧꯗꯦ ꯇꯧꯗꯕꯅ ꯃꯔꯝ ꯑꯣꯏꯔꯒ ꯑꯉꯥꯡꯁꯤꯡꯗ ꯌꯥꯝꯅ ꯁꯣꯟꯊꯍꯜꯂꯦ ꯌꯥꯝꯅ ꯃꯍꯩ ꯃꯁꯤꯡ ꯍꯩꯕꯁꯨ ꯌꯥꯝꯅ ꯋꯥꯠꯍꯜꯂꯦ ꯍꯥꯏꯕꯗꯤ ꯃꯣꯏꯅ ꯇꯥꯛꯄꯤꯒꯗꯧꯕ ꯃꯣꯏ ꯇ꯭ꯔꯦꯅꯤꯡ ꯂꯣꯏꯔꯕ ꯑꯣꯖꯥꯁꯤꯡꯅ ꯃꯣꯏꯗ ꯐꯖꯅ ꯇꯥꯛꯄꯤꯗꯅ ꯃꯥꯒꯤ ꯏꯁꯇꯦꯟ ꯕꯥꯏ ꯑꯃ ꯊꯝꯂꯒ ꯑꯉꯥꯡꯁꯤꯡꯕꯨ ꯇ꯭ꯔꯦꯅꯤꯡ ꯂꯣꯏꯗꯕ ꯃꯤꯗꯨꯗ ꯏꯁꯇꯦꯟ ꯕꯥꯏ ꯊꯝꯂꯒ ꯑꯉꯥꯡꯁꯤꯡꯕꯨ ꯇ꯭ꯔꯦꯟ ꯇꯧꯕꯤꯕ ꯇꯥꯛꯄꯤꯕ ꯃꯇꯝꯗ ꯇ꯭ꯔꯦꯅꯤꯡ ꯂꯣꯏꯈ꯭ꯔꯕ ꯑꯣꯖꯥꯅ ꯇꯥꯛꯄꯁꯤ ꯑꯉꯥꯡꯁꯤꯡꯗꯁꯨ ꯌꯥꯝꯅ ꯐꯕ ꯍꯦꯜꯂꯦ ꯑꯗꯨꯨꯕꯨ ꯇ꯭ꯔꯦꯅꯤꯡ ꯂꯣꯏꯗꯕ ꯑꯣꯖꯥꯁꯤꯡꯅ ꯁꯥꯇ꯭ꯔꯗ ꯏꯁꯇꯨꯗꯦꯟꯁꯤꯡꯗ ꯃꯍꯩ ꯃꯁꯤꯡ ꯇꯝꯍꯜꯂꯛꯄ ꯃꯇꯝꯗꯗꯤ ꯃꯣꯏꯅ ꯈꯪꯗꯕꯁꯨ ꯃꯌꯥꯝ ꯑꯃ ꯌꯥꯎꯔꯛꯑꯦ ꯈꯪꯕꯁꯨ ꯌꯥꯝꯅ ꯋꯥꯠꯂꯛꯑꯦ ꯍꯥꯏꯕꯗꯤ ꯃꯣꯏꯅ ꯗ꯭ꯌꯨꯇꯤ ꯇꯥꯒꯗꯧꯕ ꯃꯐꯝꯁꯤꯗ ꯆꯠꯇꯕꯤꯗ ꯑꯇꯣꯞꯄ ꯃꯤ ꯑꯃꯕꯨ ꯍꯦꯛꯇ ꯃꯣꯏꯅ ꯊꯥꯔꯒ ꯊꯥ ꯊꯥꯒꯤ ꯃꯣꯏꯅ ꯐꯪꯂꯤꯕ ꯇꯣꯂꯣꯞꯁꯤꯗꯒꯤ ꯈꯖꯤꯛ ꯈꯖꯤꯛ ꯈꯛꯇꯪ ꯈꯥꯏꯕꯤꯔꯒ

ꯑꯁꯨꯃꯥꯏꯅ ꯏꯁꯇꯦꯟ ꯕꯥꯏ ꯃꯤ ꯑꯃꯕꯨ ꯍꯦꯛꯇ ꯊꯥꯔꯒ ꯃꯍꯩ ꯃꯁꯤꯡ ꯇꯝꯕ ꯑꯉꯥꯡꯈꯣꯏꯕꯨ ꯍꯦꯛꯇ ꯇꯝꯍꯟꯕ ꯇꯧꯕꯤꯕ ꯑꯁꯤꯒꯤ ꯃꯔꯝ ꯑꯣꯏꯔꯒ ꯁꯔꯀꯥꯔꯒꯤ ꯁ꯭ꯀꯨꯜꯁꯦ ꯌꯥꯝꯅ ꯍꯩꯕꯁꯨ ꯌꯥꯝꯅ ꯋꯥꯠꯂꯦ ꯑꯣꯖꯥꯁꯤꯡꯁꯨ ꯃꯊꯧ ꯐꯖꯅ ꯇꯧꯗꯕꯒꯤ ꯌꯥꯝꯅ ꯈꯪꯕꯁꯨ ꯋꯥꯠꯂꯦ ꯑꯗꯨꯅ ꯃꯣꯏꯅ ꯌꯨꯝꯗ ꯂꯩꯔꯒ ꯅꯨꯡꯉꯥꯏꯅ ꯄꯩꯁꯥ ꯇꯣꯂꯣꯞꯇꯤ ꯊꯥ ꯈꯨꯗꯤꯡꯒꯤ ꯐꯪꯂꯒ ꯃꯣꯏꯗꯤ ꯌꯨꯝꯗꯗꯤ ꯅꯨꯡꯉꯥꯏꯅ ꯂꯩꯌꯦ ꯑꯁꯣꯝꯗ ꯑꯩꯒꯤ ꯑꯩꯅ ꯇꯧꯐꯝ ꯊꯣꯛꯄ ꯗ꯭ꯌꯨꯇꯤꯁꯦ ꯇꯧꯒꯦ ꯍꯥꯏꯅ ꯂꯦꯞꯈ꯭ꯔꯗꯤ ꯃꯗꯨꯒꯤ ꯗ꯭ꯌꯨꯇꯤꯗꯨ ꯐꯖꯅ ꯇꯧꯕꯤꯒꯗꯧꯕꯅꯦ ꯃꯗꯨꯒꯤ ꯗ꯭ꯌꯨꯇꯤꯗꯨ ꯇꯧꯗ꯭ꯔꯒ ꯃꯤꯉꯣꯟꯗ ꯃꯣꯏꯅ ꯐꯪꯖꯕ ꯇꯣꯂꯣꯞꯁꯤꯗꯒꯤ ꯈꯖꯤꯛ ꯃꯤꯉꯣꯟꯗ ꯊꯥꯕꯤꯔꯒ ꯃꯣꯏꯅ ꯑꯋꯥꯕꯗꯣ ꯄꯥꯝꯗꯕꯒꯤ ꯅꯨꯡꯉꯥꯏꯕ ꯄꯥꯝꯕꯒꯤ ꯇꯣꯂꯣꯞꯇꯨ ꯈꯖꯤꯛ ꯈꯥꯏꯔꯒ ꯃꯍꯩ ꯃꯔꯣꯏ ꯇꯝꯕ ꯑꯇꯣꯞꯄ ꯃꯤ ꯑꯃ ꯊꯥꯕꯤꯕ ꯇ꯭ꯔꯦꯅꯤꯡ ꯂꯣꯏꯗꯕ ꯑꯣꯖꯥꯕꯨ ꯊꯥꯕꯤꯕ ꯃꯔꯝ ꯑꯁꯤꯅ ꯌꯥꯝꯅ ꯁ꯭ꯀꯨꯜꯗꯁꯨ ꯁꯣꯛꯂꯛꯑꯦ ꯃꯍꯩ ꯃꯁꯤꯡ ꯇꯝꯕ ꯁ꯭ꯀꯨꯜ ꯑꯉꯥꯡꯁꯤꯡꯗꯁꯨ ꯌꯥꯝꯅ ꯁꯣꯛꯂꯛꯑꯦ ꯑꯁꯤꯅ ꯃꯔꯝ ꯑꯣꯏꯔꯒ ꯁꯔꯀꯥꯔꯒꯤ ꯁ꯭ꯀꯨꯜꯁꯦ ꯌꯥꯝꯅ ꯂꯥꯏꯔꯤꯛ ꯍꯩꯕ ꯃꯤ ꯃꯁꯤꯡ ꯌꯥꯝꯅ ꯋꯥꯠꯂꯛꯑꯦ ꯑꯗꯨꯅ ꯁꯔꯀꯥꯔꯒꯤ ꯁ꯭ꯀꯨꯜꯁꯦ ꯃꯍꯩ ꯃꯁꯤꯡ ꯇꯝꯕ ꯋꯥꯠꯂꯛꯑꯕꯅꯤꯅ ꯃꯤ ꯄꯩꯁꯥ ꯄꯥꯏꯕ ꯈꯣꯏꯗꯤ ꯂꯥꯏꯔꯕꯁꯤꯡꯗꯤ ꯐꯖꯅ ꯃꯣꯏꯅ ꯇ꯭ꯔꯦꯟ ꯇꯧꯕꯤꯔꯗꯤ ꯁꯔꯀꯥꯔꯒꯤ ꯁ꯭ꯀꯨꯜꯗ ꯀꯥꯟꯅꯕ ꯐꯪꯖꯧꯋꯣ ꯈꯔꯗꯁꯨ ꯍꯥꯏꯔꯒ ꯁꯔꯀꯥꯔꯒꯤ ꯁ꯭ꯀꯨꯜꯁꯦ ꯂꯩꯍꯟꯕꯅꯦ ꯑꯗꯨꯕꯨ ꯑꯣꯖꯥꯁꯤꯅ ꯃꯇꯤꯛ ꯆꯥꯗ꯭ꯔꯕꯅꯤꯅ ꯃꯃꯥ ꯃꯄꯥꯅꯗꯤ ꯑꯉꯥꯡ ꯃꯍꯩ ꯃꯔꯣꯏ ꯇꯝꯂꯤꯕ ꯑꯉꯥꯡꯁꯤꯡꯁꯤꯗꯤ ꯃꯣꯏꯅ ꯑꯐꯕ ꯏꯆꯥꯁꯦ ꯑꯣꯏꯍꯟꯅꯤꯡꯕꯅꯤꯅ ꯄ꯭ꯔꯥꯏꯚꯦꯠ ꯁ꯭ꯀꯨꯜꯗ ꯊꯥꯔꯒ ꯄꯩꯁꯥ ꯋꯥꯅ ꯇꯥꯜꯂꯒ ꯄ꯭ꯔꯥꯏꯚꯦꯠ ꯁ꯭ꯀꯨꯜꯗ ꯇꯝꯍꯜꯂꯦ ꯃꯍꯩ ꯃꯁꯤꯡꯁꯦ ꯃꯔꯝ ꯑꯁꯤꯅ ꯁꯔꯀꯥꯔꯒꯤ ꯁ꯭ꯀꯨꯜꯁꯦ ꯐꯠꯇ꯭ꯔꯦ ꯑꯣꯖꯥꯁꯤꯡ ꯃꯊꯧ ꯐꯖꯅ ꯇꯧꯗ꯭ꯔꯦ ꯁꯔꯀꯥꯔꯁꯤꯡꯅꯁꯨ ꯐꯖꯅꯁꯨ ꯌꯦꯡꯁꯤꯟꯕꯤꯗ꯭ꯔꯦ ꯃꯔꯝ ꯑꯁꯤꯅ ꯄ꯭ꯔꯥꯏꯚꯦꯠꯇꯗꯤ ꯐꯖꯅ ꯑꯣꯖꯥꯁꯦ ꯃꯍꯩ ꯃꯁꯤꯡ ꯇ꯭ꯔꯦꯅꯤꯡ ꯂꯣꯏꯈ꯭ꯔꯕ ꯑꯣꯖꯥ ꯊꯝꯕꯅꯤꯅ ꯃꯍꯩ ꯃꯁꯤꯡꯁꯤꯁꯨ ꯑꯗꯨꯗꯅ ꯇꯝꯕꯁꯦ ꯐꯕꯁꯨ ꯍꯦꯟꯒꯠꯂꯛꯑꯦ ꯑꯉꯥꯡ ꯃꯈꯩꯁꯦ ꯂꯥꯏꯔꯤꯛ ꯍꯩꯕꯁꯨ ꯍꯦꯟꯒꯠꯂꯛꯑꯦ ꯑꯗꯨꯅ ꯁꯔꯀꯥꯔꯒꯤ ꯁ꯭ꯀꯨꯜꯁꯦ ꯌꯥꯝꯅ ꯐꯕ ꯋꯥꯠꯂꯦ